ꯑꯩꯅ ꯂꯤꯒꯗꯕ ꯀꯣꯃꯤꯛꯁꯤꯒꯤ ꯃꯃꯤꯡꯅ ꯀꯣꯡꯁꯥꯡ ꯍꯥꯏ ꯀꯣꯡꯁꯥꯡ ꯍꯥꯏꯕꯁꯤ ꯑꯩꯈꯣꯏ ꯊꯥꯏꯅ ꯃꯃꯥꯡꯉꯩꯗ ꯈꯨꯟ ꯑꯃ ꯂꯩꯔꯝꯃꯦ ꯍꯨꯟꯁꯤ ꯃꯃꯥꯡꯉꯩ ꯍꯥꯏꯕꯩ ꯋꯥꯔꯤꯅꯤ ꯃꯃꯥꯡꯉꯩ ꯍꯥꯏꯔꯒ ꯃꯤ ꯌꯥꯝ ꯂꯩꯅꯗ꯭ꯔꯤꯉꯩꯗ ꯃꯤ ꯑꯃꯈꯛꯅ ꯃꯐꯝꯁꯦ ꯊꯤꯕ ꯂꯥꯛꯄ ꯂꯝ ꯑꯃꯗ ꯂꯝꯍꯥꯡ ꯑꯃꯗ ꯃꯐꯝꯁꯤ ꯑꯩ ꯂꯩꯒꯗꯕꯅꯤ ꯃꯪꯒ ꯑꯍꯤꯡ ꯃꯪ ꯇꯝꯃꯒ ꯇꯨꯝꯃꯒ ꯃꯪ ꯐꯕ ꯐꯠꯇꯕ ꯍꯥꯏꯅ ꯇꯧꯅꯔꯝꯃꯤ ꯊꯥꯏꯅ ꯑꯍꯟꯁꯤꯡꯅ ꯑꯗꯨꯅ ꯃꯪ ꯅꯨꯡꯉꯥꯏꯕ ꯅꯨꯡꯉꯥꯏꯇꯕ ꯍꯥꯏꯕꯗꯨ ꯌꯦꯡꯉꯒ ꯃꯥꯅ ꯑꯩ ꯈꯨꯟꯗꯥꯕ ꯌꯥꯒꯗ꯭ꯔꯥ ꯍꯥꯏꯕꯗꯨ ꯑꯗꯨꯗ ꯃꯐꯝꯗꯨꯗ ꯌꯦꯡꯉꯒ ꯑꯩꯁꯤ ꯈꯨꯟꯗꯥꯕ ꯌꯥꯔꯅꯤ ꯍꯥꯏꯗꯅ ꯈꯨꯟ ꯇꯥꯔꯝꯃꯤ ꯈꯨꯟ ꯇꯥꯕꯁꯤꯗ ꯃꯪ ꯇꯝꯕꯁꯤꯗ ꯑꯩꯈꯣꯏꯒꯤ ꯊꯥꯡꯇꯨꯞ ꯃꯅꯥꯅ ꯁꯥꯕ ꯑꯩꯈꯣꯏ ꯅꯣꯡ ꯆꯨꯕꯗ ꯎꯞꯄ ꯆꯤꯡꯃꯤꯅ ꯑꯗꯨꯒꯤꯗꯨ ꯊꯥꯔꯒ ꯑꯍꯤꯡꯗꯨ ꯊꯝꯒꯗꯕꯅꯤ ꯂꯩꯕꯥꯛꯇ ꯑꯗꯨ ꯂꯩꯁꯧꯅ ꯆꯥꯔꯝꯃꯕꯗꯤ ꯑꯗꯨꯗ ꯑꯁꯤ ꯈꯨꯟ ꯌꯨꯝ ꯄꯥꯟꯕ ꯌꯥꯔꯣꯏ ꯂꯩꯕ ꯌꯥꯔꯣꯏ ꯑꯁꯤ ꯃꯐꯝꯁꯤ ꯂꯧꯁꯧ ꯂꯩ ꯍꯥꯏꯗꯅ ꯑꯇꯣꯞꯄ ꯃꯐꯝꯗ ꯍꯣꯡꯅꯔꯝꯃꯦ ꯍꯣꯡꯉꯤ ꯍꯣꯡꯗ꯭ꯔꯤꯉꯩꯗ ꯑꯩꯈꯣꯏ ꯍꯧꯖꯤꯛꯀꯤ ꯃꯐꯝꯗꯨꯗ ꯃꯤ ꯑꯃꯅ ꯅꯨꯄꯥ ꯑꯃꯈꯛꯅ ꯈꯨꯟ ꯇꯥꯗꯅ ꯂꯩꯔꯝꯃꯦ ꯑꯗꯨꯒ ꯃꯐꯝꯗꯨ ꯂꯩꯅꯤꯡꯗ꯭ꯔꯦ ꯃꯐꯝ ꯑꯇꯣꯞꯄ ꯊꯤꯔꯒꯦꯅ ꯆꯠꯈꯤꯔꯝꯏ ꯆꯠꯈꯤꯕꯁꯤꯗ ꯃꯥꯒꯤ ꯆꯐꯨ ꯎꯌꯥꯟ ꯂꯩꯕꯥꯛ ꯃꯅꯨꯡꯗ ꯐꯨꯝꯖꯜꯂꯒ ꯎꯗꯨꯒꯤ ꯍꯛꯑꯒ ꯃꯅꯨꯡꯗ ꯊꯝꯃꯒ ꯃꯥꯅ ꯆꯠꯈꯤꯔꯝꯃꯦ ꯑꯗꯨꯒ ꯃꯥꯅ ꯆꯠꯈꯤꯕ ꯆꯍꯤ ꯀꯌꯥꯅꯣ ꯆꯠꯈꯤꯕ ꯃꯇꯝꯁꯤ ꯃꯔꯛꯁꯤꯗ ꯃꯤ ꯑꯇꯣꯞꯄ ꯑꯃ ꯆꯪꯁꯜꯂꯛꯑꯒ ꯃꯥꯒꯤ ꯂꯩꯐꯝꯗꯨꯃꯛꯇꯗ ꯃꯥꯅ ꯈꯨꯟ ꯇꯥꯗꯅ ꯑꯗꯨꯒꯤ ꯅꯤꯡꯊꯧ ꯑꯣꯏꯔꯒ ꯂꯩꯈ꯭ꯔꯦ ꯑꯗꯨꯒ ꯑꯃ ꯍꯥꯟꯅ ꯂꯩꯔꯝꯕ ꯆꯠꯈꯤꯕ ꯅꯨꯄꯥꯗꯨꯅ

ꯑꯗꯨꯅ ꯍꯣꯞꯁꯟ ꯀꯧꯋꯤ ꯍꯜꯂꯛꯄꯗꯨꯅ ꯍꯧꯖꯤꯛ ꯑꯅꯧꯕ ꯆꯪꯑꯛꯑꯒ ꯂꯩꯕꯗꯨꯅ ꯕ꯭ꯔꯦꯁꯤ ꯀꯧꯋꯤ ꯕ꯭ꯔꯦꯁꯤꯅ ꯂꯩꯔꯝꯕ ꯃꯇꯝꯗ ꯑꯥꯗꯒꯤ ꯂꯥꯛꯀꯗꯕ ꯍꯥꯟꯅ ꯂꯩꯔꯝꯕ ꯅꯨꯄꯥ ꯅꯤꯡꯊꯧꯗꯨ ꯍꯣꯞꯁꯟꯗꯨꯅ ꯂꯥꯛꯑꯒ ꯃꯁꯤ ꯑꯩ ꯑꯩꯒꯤ ꯈꯨꯟꯅꯤ ꯑꯩꯒꯤ ꯂꯝꯅꯤ ꯑꯩꯅ ꯂꯩꯔꯝꯕꯅꯤ ꯍꯥꯏꯕꯗ ꯃꯈꯣꯏ ꯑꯅꯤ ꯁꯥꯎꯅꯔꯝꯃꯤ ꯑꯗꯨ ꯑꯣꯏꯔꯗꯤ ꯅꯪꯅ ꯂꯩꯔꯝꯃꯤ ꯍꯥꯏꯕ ꯃꯐꯝꯗꯨꯒꯤ ꯄ꯭ꯔꯃꯥꯟꯗꯨ ꯄꯤꯌꯣ ꯍꯥꯏꯗꯅ ꯕ꯭ꯔꯦꯁꯤꯗꯨꯅ ꯍꯣꯞꯁꯟꯗ ꯍꯥꯏꯕꯗꯒꯤ ꯎꯠꯀꯦ ꯑꯗꯨ ꯑꯣꯏꯔꯗꯤ ꯍꯥꯏꯗꯅ ꯃꯥꯅ ꯎꯗꯨ ꯍꯛꯑꯒ ꯌꯥꯟꯊꯠꯂꯒ ꯌꯦꯡꯕ ꯀꯥꯟꯗ ꯃꯥꯏ ꯆꯐꯨ ꯎꯌꯥꯟꯗꯨ ꯃꯐꯝ ꯃꯅꯨꯡꯗꯨꯗ ꯌꯥꯎꯔꯝꯕꯗꯒꯤ ꯑꯣ ꯆꯨꯝꯃꯦ ꯑꯗꯨ ꯑꯣꯏꯔꯗꯤ ꯅꯪꯅ ꯃꯐꯝꯁꯤꯗ ꯅꯪꯅ ꯅꯤꯡꯊꯧ ꯑꯣꯏꯔꯣ ꯀꯣꯟꯅ ꯂꯥꯛꯄꯗꯨꯗ ꯕ꯭ꯔꯦꯁꯤꯗꯨꯅ ꯅꯪ ꯅꯤꯡꯊꯧ ꯑꯣꯏꯌꯨ ꯑꯩꯈꯣꯏ ꯑꯅꯤ ꯁꯥꯒꯩ ꯑꯃ ꯑꯣꯏꯔꯁꯤ ꯅꯪꯅ ꯌꯨꯝ ꯈꯨꯟꯁꯤ ꯊꯥꯗꯣꯛꯑꯒ ꯆꯠꯂꯝꯂꯕꯅꯤꯅ ꯅꯪꯅ ꯅꯤꯡꯊꯧ ꯑꯣꯏꯕꯗꯤ ꯌꯥꯔꯔꯣꯏ ꯑꯩꯅ ꯑꯣꯏꯒꯅꯤ ꯑꯗꯨꯕꯨ ꯑꯩꯈꯣꯏ ꯑꯅꯤ ꯁꯥꯒꯩ ꯑꯃꯇ ꯑꯣꯏꯁꯦ ꯍꯥꯏꯗꯅ ꯁꯥꯒꯩꯗꯨ ꯑꯣꯏꯗꯅ ꯂꯩꯔꯝꯃꯦ ꯃꯇꯝꯗꯨꯅ ꯋꯥꯔꯤ ꯅꯤꯡꯊꯧ ꯑꯣꯏꯗꯕ ꯃꯤ ꯐꯠꯇꯕ ꯖꯥꯠ ꯐꯠꯇꯕ ꯑꯃ ꯆꯪꯁꯜꯂꯛꯑꯒ ꯃꯈꯣꯏ ꯑꯅꯤꯒꯤ ꯐꯝꯗꯨ ꯃꯨꯜꯂꯛꯄꯅꯤ ꯐꯝ ꯃꯨꯟꯕꯁꯤ ꯀꯃꯥꯏꯅ ꯇꯧꯒꯦꯗ ꯅꯨꯡꯁꯤꯗꯅ ꯅꯪꯁꯨ ꯁꯤꯗ ꯈꯨꯟꯗꯥꯗꯅ ꯂꯩꯌꯨ ꯍꯥꯏꯅ ꯂꯩꯍꯟꯕ ꯅꯨꯄꯥꯗꯨꯅ ꯃꯈꯣꯏꯅꯤꯒꯤ ꯂꯤꯛ ꯂꯤꯛ ꯍꯥꯏꯕꯗꯤ ꯑꯩꯈꯣꯏꯒꯤ ꯂꯣꯟꯗ ꯀꯣꯟꯁꯪ ꯀꯧꯋꯤ ꯀꯣꯟꯁꯪ ꯍꯥꯏꯕ ꯂꯤꯛꯇꯨ ꯏꯔꯨꯔꯤꯉꯩꯗ ꯅꯤꯡꯊꯧꯗꯨꯅ ꯂꯣꯛꯇ ꯏꯔꯨꯔꯤꯉꯩꯗ ꯀꯣꯛ ꯆꯥꯝꯃꯤꯉꯩꯗ ꯂꯧꯊꯣꯛꯂꯒ ꯊꯝꯕꯗ ꯆꯣꯠꯈꯤꯅꯦꯅ ꯍꯧꯖꯤꯛꯀꯤ ꯃꯤꯐꯠꯇ ꯑꯗꯨꯅ ꯍꯨꯔꯥꯟꯕꯤꯈ꯭ꯔꯦ ꯂꯧꯕꯤꯈ꯭ꯔꯦ ꯑꯗꯨꯒ ꯑꯩꯒꯤ ꯂꯤꯛꯇꯨ ꯄꯤꯌꯣ ꯄꯤꯌꯣ ꯄꯤꯌꯣ ꯍꯥꯏꯅ ꯀꯟꯅ ꯍꯥꯏꯕ ꯃꯇꯝꯗ ꯅꯪꯒꯤ ꯂꯤꯛꯇꯨ ꯄꯤꯌꯣ ꯍꯥꯏꯔꯒꯗꯤ ꯅꯪꯒꯤ ꯅꯤꯡꯊꯧ ꯐꯝꯁꯦ ꯑꯩꯉꯣꯟꯗ ꯄꯤꯕꯤꯌꯣ ꯑꯗꯨꯒꯗꯤ ꯅꯪ ꯂꯤꯛꯁꯤ ꯄꯤꯒꯅꯤ ꯍꯥꯏꯕꯒꯤ ꯄꯪꯃꯟꯕꯗꯒꯤ ꯕ꯭ꯔꯦꯁꯤꯗꯨꯅ ꯂꯤꯛꯀ ꯃꯥꯒꯤ ꯅꯤꯡꯊꯧ ꯐꯝꯗꯨꯒ ꯀꯣꯟꯁꯥꯡ ꯍꯥꯏꯕꯗꯨꯅꯤ ꯂꯤꯛ ꯍꯥꯏꯔꯤꯁꯦ ꯑꯗꯨꯒ ꯑꯣꯟꯅꯔꯝꯃꯤ ꯁꯨꯃꯥꯏ ꯇꯧꯗꯅ ꯅꯤꯡꯊꯧꯁꯤꯅ ꯑꯁꯦꯡꯕꯗꯨꯅ ꯑꯣꯏꯈꯤꯗꯦ ꯂꯤꯛ ꯍꯨꯔꯥꯟꯕ ꯅꯨꯄꯥꯗꯨꯅ ꯃꯐꯝꯗꯨꯒꯤ ꯅꯤꯡꯊꯧꯗꯤ ꯑꯣꯏꯈꯤ